ꯃꯍꯩ ꯃꯁꯤꯡꯗ ꯃꯍꯩ ꯃꯁꯤꯡ ꯇꯝꯕ ꯏꯖꯨꯀꯦꯁꯟꯗ ꯏꯖꯨꯀꯦꯁꯟꯖꯤꯅ ꯑꯩꯈꯣꯏꯒꯤ ꯂꯩꯖꯔꯝꯃꯕ ꯆꯠꯅꯕꯤ ꯅꯥꯠ ꯁꯤꯗꯩꯁꯤꯗ ꯀꯌꯥꯝꯃꯨꯛ ꯌꯥꯝꯅ ꯑꯀꯥꯏꯕ ꯄꯤꯔꯛꯀꯦ ꯍꯥꯏꯕ ꯃꯇꯝꯗ ꯏꯖꯨꯀꯦꯁꯟ ꯍꯥꯏꯁꯤꯇꯕꯨ ꯑꯩꯈꯣꯏꯅ ꯂꯥꯏꯔꯤꯛ ꯇꯝꯕ ꯃꯇꯝꯁꯤꯗ ꯂꯥꯏꯔꯤꯛꯁꯦ ꯏꯁꯇꯦꯠꯇꯨꯒꯤ ꯁꯏꯇꯦꯠ ꯑꯃꯗꯨꯗ ꯂꯩꯔꯤꯕ ꯃꯤꯑꯣꯏꯁꯤꯡ ꯑꯗꯨꯈꯛꯅ ꯏ ꯑꯏꯕꯗꯨꯈꯛ ꯇꯝꯒꯅꯦ ꯍꯥꯏꯕ ꯂꯩꯇꯕꯅꯤꯅ ꯑꯇꯣꯞ ꯑꯇꯣꯞꯄ ꯐꯣꯔꯦꯟ ꯀꯟꯇ꯭ꯔꯤ ꯑꯗꯨꯗꯒꯤ ꯑꯇꯣꯞ ꯑꯇꯣꯞꯄ ꯏꯁꯇꯦꯠꯈꯩꯗ ꯂꯩꯔꯤꯕ ꯔꯥꯏꯇꯔꯈꯩꯅ ꯏꯔꯛꯄ ꯂꯥꯏꯔꯤꯛꯈꯩꯗꯨꯁꯨ ꯏꯁꯇꯦꯠ ꯑꯃꯗ ꯑꯗꯨꯝ ꯄꯨꯂꯞ ꯇꯝꯃꯦ ꯈꯨꯗꯝ ꯑꯣꯏꯅ ꯍꯥꯏꯔ ꯀꯥꯟꯗ ꯃꯅꯤꯄꯨꯔꯗ ꯑꯦꯟ ꯁꯤ ꯑꯥꯔ ꯇꯤꯅ ꯑꯦꯟ ꯁꯤ ꯑꯥꯔ ꯇꯤꯒꯤ ꯂꯥꯏꯔꯤꯛ ꯇꯝꯃꯦ ꯑꯗꯣ ꯑꯗꯨꯒꯤ ꯂꯥꯏꯔꯤꯛꯁꯤꯗ ꯌꯥꯎꯔꯤꯕ ꯔꯥꯏꯇꯔꯈꯩꯁꯦ ꯃꯅꯤꯄꯨꯔꯗ ꯂꯩꯕ ꯔꯥꯏꯇꯔ ꯑꯗꯨꯈꯛ ꯅꯠꯇꯦ ꯑꯇꯣꯞ ꯑꯇꯣꯞꯄ ꯏꯁꯇꯦꯠ ꯑꯗꯨꯗꯒꯤ ꯀꯟꯇ꯭ꯔꯤ ꯑꯗꯨꯃꯥꯏꯅ ꯑꯗꯨꯗ ꯂꯩꯕ ꯃꯐꯝꯁꯤꯡꯗꯨꯗ ꯂꯩꯕ ꯔꯥꯏꯇꯔꯈꯩꯅ ꯏꯔꯛꯄꯅꯦ ꯂꯥꯏꯔꯤꯛ ꯍꯥꯏꯕꯁꯤꯇꯕꯨ ꯔꯥꯏꯇꯔꯈꯩꯗꯨꯅ ꯏꯔꯛꯏꯕ ꯂꯥꯏꯔꯤꯛꯈꯩꯁꯦ ꯃꯈꯣꯏ ꯃꯈꯣꯏꯅ ꯂꯩꯔꯤꯕ ꯃꯐꯝꯗꯨꯒꯤ ꯁꯔꯥꯎꯟꯗꯤꯡ ꯑꯗꯨꯗꯒꯤ ꯃꯥꯒꯤ ꯏꯟꯕꯥꯏꯔꯣꯃꯦꯟ ꯑꯗꯨꯗꯒꯤ ꯃꯥꯒꯤ ꯆꯠꯅꯕꯤ ꯅꯥꯠ ꯀꯜꯆꯔ ꯑꯗꯨꯈꯩꯗꯣ ꯑꯗꯨꯝ ꯃꯃꯤ ꯇꯥꯔꯒ ꯂꯩꯗꯣꯏꯅꯦ ꯑꯗꯨꯗꯨꯅ ꯑꯗꯨꯗ ꯇꯥꯔꯛꯄ ꯃꯃꯤꯈꯩꯗꯣ ꯃꯅꯤꯄꯨꯔꯗꯁꯨ ꯑꯗꯨ ꯑꯗꯨꯗꯨꯒꯤ ꯃꯃꯤꯈꯩꯗꯣ ꯑꯗꯨꯗ ꯂꯥꯏꯔꯤꯛ ꯇꯝꯕꯗ ꯌꯥꯎꯔꯤꯕ ꯁꯥꯇ꯭ꯔꯁꯤꯡ ꯑꯗꯨꯅ ꯑꯩꯈꯣꯏꯒꯤ ꯐꯤꯖꯦꯠ ꯆꯥꯛꯆꯗ ꯑꯣꯏꯔꯒꯁꯨ ꯋꯦꯁ ꯋꯦꯁꯇ꯭ꯔꯟꯒꯤ ꯗ꯭ꯔꯦꯁ ꯑꯗꯨꯗꯒꯤ ꯃꯈꯣꯏꯒꯤ ꯀꯜꯆꯔ ꯃꯈꯣꯏꯒꯤ ꯆꯛꯆꯥ ꯌꯨꯊꯛ ꯍꯥꯏꯗꯤ ꯑꯩꯈꯣꯏꯒꯤ ꯗ꯭ꯔꯦꯁꯇ ꯍꯥꯏꯔꯒꯁꯨ ꯅꯨꯄꯤꯈꯩꯅ ꯃꯈꯣꯏꯒꯤ ꯍꯥꯅ ꯂꯩꯖꯔꯝꯕ ꯇ꯭ꯔꯦꯗꯤꯁꯟ ꯍꯥꯏꯗꯤ ꯐꯅꯦꯛ ꯁꯦꯠꯄ ꯑꯗꯨꯒꯨꯝꯕꯒꯤ ꯃꯍꯨꯠꯇ ꯈꯣꯡꯒ꯭ꯔꯥꯎ ꯁꯦꯠꯄ ꯑꯗꯨꯒꯨꯝꯕꯗꯨꯗ ꯑꯣꯏꯅ ꯍꯦꯟꯅ ꯃꯈꯣꯏꯗ ꯀꯝꯐꯣꯔꯇꯦꯕꯜ ꯑꯣꯏꯒꯗ꯭ꯔꯥ ꯍꯥꯏꯕ ꯑꯗꯨꯃꯥꯏꯅ ꯑꯣꯏꯅ ꯈꯜꯂꯛꯄ ꯑꯗꯨꯅ ꯍꯦꯟꯅ ꯐꯖꯒꯅꯤ ꯍꯥꯏꯕꯒꯤ ꯃꯈꯣꯏꯗ ꯋꯥꯈꯜ ꯈꯜꯂꯛꯄ ꯑꯗꯨꯒꯨꯝꯕ ꯃꯌꯥꯝ ꯂꯥꯛꯑꯦ ꯑꯗꯨꯗꯨꯒꯤꯁꯨ ꯃꯊꯛꯇ ꯆꯛꯆꯥ ꯌꯨꯊꯛꯇ ꯌꯦꯡꯉꯒꯁꯨ ꯍꯥꯟꯅ ꯃꯃꯥꯡꯉꯩ ꯃꯇꯝꯗ ꯑꯩꯈꯣꯏꯒꯤ ꯂꯥꯏꯔꯤꯛ ꯂꯥꯏꯁꯨꯒꯤ ꯃꯉꯥꯜ ꯐꯪꯗ꯭ꯔꯤꯉꯩ ꯃꯇꯝꯗ ꯆꯥꯔꯝꯕ ꯃꯅꯤꯄꯨꯔꯗ ꯇ꯭ꯔꯦꯗꯤꯁꯅꯦꯜ ꯐꯨꯠ ꯑꯣꯏꯅ ꯆꯥꯔꯝꯕ ꯑꯩꯈꯣꯏꯒꯤ ꯀꯕꯣꯛ ꯑꯆꯥꯄꯣꯠꯇ ꯍꯥꯏꯔꯒꯁꯨ ꯀꯕꯣꯛ ꯑꯗꯨꯗꯒꯤ ꯆꯤꯅꯤ ꯈꯣꯏꯕꯥꯛ ꯑꯁꯤꯒꯨꯝꯕꯁꯤꯒꯤ ꯃꯍꯨꯠꯇ ꯑꯩꯈꯣꯏꯒꯤ ꯃꯈꯣꯏ ꯍꯧꯖꯤꯛꯀꯤ ꯏꯖꯨꯀꯦꯁꯟꯒꯤ ꯃꯉꯥꯜ ꯐꯪꯉꯕ ꯃꯇꯝꯁꯤꯗ ꯆꯥꯔꯛꯏꯕ ꯑꯩꯈꯣꯏ ꯕꯤꯁꯀꯤꯠ ꯑꯗꯨꯗꯒꯤ ꯆꯣꯀ꯭ꯂꯦꯠ ꯑꯁꯤꯒꯨꯝꯕ ꯃꯌꯥꯝ ꯑꯁꯤꯕꯨ ꯑꯁꯨꯃꯥꯏꯅ ꯃꯌꯥꯝ ꯂꯥꯛꯄꯁꯤꯅ ꯑꯩꯈꯣꯏꯒꯤ ꯃꯅꯤꯄꯨꯔ ꯍꯥꯏꯗꯤ ꯈꯨꯗꯝ ꯑꯣꯏꯅ ꯍꯥꯏꯔꯀꯥꯟꯗꯀꯣ ꯃꯅꯤꯄꯨꯔ ꯃꯅꯤꯄꯨꯔ ꯏꯁꯇꯦꯠꯁꯤꯗꯖꯁꯨ ꯑꯩꯈꯣꯏꯒꯤ ꯍꯥꯟꯅ ꯂꯩꯔꯝꯃꯤꯕ ꯅꯥꯠ ꯆꯠꯅꯕꯤꯁꯤꯡ ꯑꯁꯤꯗ ꯏꯖꯨꯀꯦꯁꯟꯁꯤꯅ ꯑꯗꯨꯝ ꯑꯗꯨꯃꯥꯏꯅ ꯏꯐꯦꯛ ꯑꯗꯨꯝ ꯈꯔ ꯄꯤ